ꯃꯁꯥꯟꯅꯁꯤꯡ ꯁꯥꯟꯅꯕꯗ ꯈꯨꯡꯒꯪꯒꯤ ꯃꯤꯑꯣꯏꯁꯤꯡꯒꯤꯗ ꯀꯔꯝꯅ ꯀꯥꯅꯍꯟꯕꯒꯦ ꯁꯣꯁꯦꯜ ꯏꯟꯇꯔꯦꯛꯁꯟ ꯍꯥꯎ ꯄ꯭ꯂꯦꯌꯤꯡ ꯒꯦꯝꯁ ꯕꯤꯅꯤꯐꯤꯠꯁ ꯄꯤꯄꯜ ꯐ꯭ꯔꯣꯝ ꯔꯨꯔꯦꯜ ꯑꯦꯔꯤꯌꯥ ꯁꯣꯁꯦꯜ ꯏꯟꯇꯔꯦꯛꯁꯟ ꯔꯨꯔꯦꯜ ꯑꯦꯔꯤꯌꯥꯒꯤ ꯑꯣꯏꯕ ꯃꯁꯤ ꯀꯔꯝꯅ ꯑꯩꯈꯣꯏꯅ ꯏꯁꯇꯦꯠ ꯑꯃꯗꯤ ꯅꯦꯁꯅꯦꯜ ꯏꯟꯇꯔꯅꯦꯁꯅꯦꯜꯗ ꯀꯔꯝꯅ ꯆꯤꯡꯈꯠꯀꯅꯤ ꯍꯥꯏꯔꯤꯕ ꯁꯤꯗ ꯄ꯭ꯂꯦꯌꯥꯔꯁꯤꯡꯒꯤ ꯑꯣꯏꯕ ꯑꯐꯥꯎꯕ ꯐꯦꯃꯁ ꯄꯔꯁꯟ ꯑꯃ ꯑꯣꯏꯒꯦ ꯍꯥꯏꯕ ꯇꯥꯔꯕꯗꯤ ꯁꯤꯒꯤ ꯑꯩꯈꯣꯏꯒꯤ ꯁꯣꯁꯦꯜ ꯏꯟꯇꯔꯦꯛꯁꯟ ꯍꯥꯏꯔꯒꯗꯤ ꯃꯤꯃꯥꯡ ꯊꯣꯛꯄ ꯑꯃꯗꯤ ꯑꯇꯣꯞꯄꯗ ꯑꯔꯥꯞꯄꯗ ꯁꯥꯟꯅꯕ ꯑꯁꯤꯒꯨꯝꯕꯒꯤ ꯇꯣꯄꯤꯛꯇꯅꯤ ꯍꯥꯏꯔꯤꯕꯁꯤꯗ ꯑꯩꯈꯣꯏꯅ ꯔꯨꯔꯦꯜ ꯑꯦꯔꯤꯌꯥꯗ ꯂꯩꯕ ꯃꯤꯑꯣꯏꯁꯤꯡꯅ ꯇꯣꯔꯅꯥꯃꯦꯟ ꯇꯧꯕꯤꯕ ꯑꯃꯗꯤ ꯄ꯭ꯂꯦꯌꯥꯔꯁꯤꯡ ꯈꯟꯗꯣꯛꯄꯤꯕ ꯑꯁꯤ ꯃꯊꯧ ꯇꯥꯏ ꯑꯩꯈꯣꯏꯒꯤ ꯏꯁꯄꯣꯔꯠꯁ ꯑꯦꯁꯣꯁꯤꯌꯦꯁꯟ ꯑꯃꯒꯤ ꯃꯈꯥꯗ ꯁꯥꯟꯅꯍꯟꯕ ꯃꯤ ꯃꯁꯛ ꯈꯪꯍꯟꯕ ꯄ꯭ꯂꯦꯌꯥꯔ ꯇꯦꯂꯦꯟꯇꯦꯠ ꯑꯣꯏꯕ ꯄ꯭ꯂꯦꯌꯥꯔꯁꯤꯡ ꯆꯤꯡꯈꯠꯄꯤꯕ ꯍꯥꯏꯕꯁꯤ ꯌꯥꯝꯅ ꯃꯊꯧ ꯇꯥꯏ ꯃꯁꯤꯅ ꯆꯤꯡꯈꯠꯄꯤꯔꯛꯄ ꯑꯁꯤꯅ ꯇꯨꯡꯗ ꯌꯥꯝꯅ ꯀꯥꯅꯕ ꯄꯨꯔꯛꯀꯅꯤ ꯃꯔꯝ ꯑꯗꯨꯅ ꯑꯩꯈꯣꯏꯅ ꯔꯨꯔꯦꯜ ꯑꯦꯔꯤꯌꯥꯗ ꯂꯩꯕ ꯁꯥꯟꯅꯔꯣꯏꯁꯤꯡꯕꯨ ꯆꯤꯡꯈꯠꯄ ꯃꯔꯨ ꯇꯥꯏ ꯃꯔꯨꯑꯣꯏ